ꯍꯜꯂꯣ ꯐꯣꯟ ꯇꯧꯕꯤꯔꯛꯑꯝꯃꯤ ꯁꯤꯒꯤꯁꯦ ꯑꯣ ꯐꯪꯒꯅꯤ ꯑꯩꯈꯣꯏꯒꯤꯁꯦ ꯉꯥ ꯐꯥꯝ ꯐꯦꯛꯇꯔꯤ ꯑꯆꯧꯕ ꯑꯣꯏꯅ ꯑꯗꯨꯝ ꯍꯥꯡꯗꯣꯛꯆꯔꯒ ꯃꯌꯥꯝꯒꯤ ꯑꯣꯔꯗꯔ ꯂꯥꯛꯄ ꯈꯨꯗꯤꯡꯃꯛ ꯂꯣꯏꯅ ꯐꯪꯍꯟꯒꯅꯤ ꯑꯗꯣ ꯁꯣꯝꯁꯦ ꯉꯥ ꯀꯌꯥꯝ ꯂꯧꯕꯤꯗꯧꯕ ꯑꯗꯣ ꯑꯩꯈꯣꯏꯒꯤꯁꯦ ꯀꯩꯅꯣꯅꯦ ꯉꯥ ꯈꯔ ꯌꯥꯝ ꯂꯧꯕ ꯉꯥ ꯌꯥꯝꯅ ꯂꯧꯕ ꯑꯣꯏꯔꯒꯗꯤ ꯉꯥ ꯑꯗꯨꯝ ꯑꯗꯨꯒꯤ ꯗꯤꯁꯀꯥꯎꯟꯠ ꯃꯔꯝ ꯆꯥꯕ ꯑꯗꯨꯝ ꯑꯩꯈꯣꯏꯅ ꯇꯧꯖꯒꯅꯤ ꯍꯥꯏꯗꯤ ꯌꯥꯝꯅ ꯂꯧꯕꯤꯕ ꯑꯣꯏꯇꯥꯔꯒꯗꯤ ꯑꯗꯣ ꯑꯗꯣ ꯉꯥꯗꯣ ꯑꯩꯈꯣꯏꯒꯤꯁꯦ ꯃꯌꯥꯝ ꯑꯃ ꯁ꯭ꯇꯣꯛ ꯇꯧꯔꯒ ꯊꯝꯃꯤꯕꯅꯤ ꯍꯥꯏꯗꯤ ꯉꯥꯁꯤ ꯌꯣꯀꯑꯒ ꯑꯗꯨꯗꯒꯤ ꯃꯌꯥꯝꯒꯤ ꯑꯣꯔꯗꯔ ꯂꯥꯛꯄꯒꯤ ꯃꯇꯨꯡ ꯏꯟꯅ ꯑꯩꯈꯣꯏꯅ ꯃꯥ ꯃꯥꯒꯤ ꯍꯥꯏꯔꯛꯏꯕ ꯃꯁꯤꯡꯗꯨꯒꯤ ꯂꯧꯅꯤꯡꯕ ꯃꯣꯏꯒꯤ ꯂꯧꯕꯤꯅꯤꯡꯉꯤꯕꯗꯣ ꯑꯗꯨ ꯌꯧꯅꯕꯒꯤꯗꯃꯛꯇ ꯑꯩꯈꯣꯏ ꯄꯤꯕ ꯉꯝꯅꯕ ꯍꯣꯠꯅꯖꯩ ꯑꯗꯣ ꯑꯩꯈꯣꯏꯗꯁꯦ ꯑꯣꯔꯗꯔ ꯃꯌꯥꯝ ꯑꯃ ꯂꯥꯛꯄꯅꯤꯅ ꯁꯣꯝꯅ ꯂꯧꯕꯤꯗꯧꯔꯤꯁꯤ ꯀꯔꯤ ꯀꯔꯤ ꯉꯥꯅꯣꯁꯨ ꯑꯗꯨꯝ ꯍꯥꯏꯕꯤꯔꯛꯑꯣ ꯑꯗꯨꯒ ꯇꯥꯏꯃꯤꯡꯁꯨ ꯑꯩ ꯑꯗꯨꯝ ꯍꯥꯏꯖꯔꯛꯀꯦ ꯑꯗꯨꯝ ꯍꯥꯏꯕꯤꯌꯣ ꯀꯩ ꯀꯩ ꯉꯥ ꯉꯥ ꯌꯣꯛꯄ ꯌꯥꯕ ꯉꯥ ꯒꯨꯃꯕꯗꯤ ꯑꯗꯨꯝ ꯂꯧꯕꯤꯔꯣꯏꯗ꯭ꯔꯣ ꯑꯣ ꯍꯣꯏ ꯑꯗꯩ ꯑꯉꯥꯡꯒꯤ ꯁ꯭ꯀꯨꯜꯒꯤ ꯀꯩꯒꯤ ꯃꯣꯏ ꯕꯣꯔꯗꯤꯡ ꯂꯩꯕꯁꯤꯡꯒꯤ ꯑꯥꯗꯨꯝ ꯑꯗꯣ ꯑꯇꯩ ꯑꯇꯩꯁꯨ ꯂꯥꯛꯄꯤ ꯑꯗꯣ ꯁꯣꯝꯒꯤꯗꯤ ꯑꯗꯨꯝ ꯂꯧꯕꯤꯒꯗꯕꯗ ꯂꯩꯔꯁꯨ ꯑꯗꯨꯝ ꯍꯥꯏꯕꯤꯌꯣ

ꯌꯥꯅꯤ ꯂꯧꯕꯤꯕ ꯌꯥꯒꯅꯤ ꯑꯩꯈꯣꯏꯁꯦ ꯁ꯭ꯇꯣꯛꯇ ꯃꯌꯥꯝ ꯑꯣꯔꯗꯔ ꯂꯥꯛꯄ ꯃꯈꯩ ꯑꯗꯨꯝ ꯄꯤꯕ ꯉꯝꯅꯕ ꯍꯣꯠꯅꯖꯔꯤꯕꯅꯤ ꯑꯗꯨ ꯁꯣꯝꯅ ꯂꯧꯕꯤꯗꯣꯏꯁꯦ ꯉꯥ ꯆꯧꯔꯥꯛꯄ ꯀꯤꯂꯣ ꯀꯌꯥ ꯀꯌꯥꯃꯨꯛ ꯇꯥꯕ ꯃꯁꯤꯡꯅꯣ ꯍꯥꯏꯐꯦꯠ ꯍꯥꯏꯕꯤꯔꯛꯑꯣ

ꯑꯣ ꯍꯣꯏ ꯍꯣꯏ ꯐꯅꯤ ꯑꯩꯈꯣꯏ ꯉꯝꯅꯕ ꯑꯗꯨꯝ ꯄꯤꯖꯒꯦ ꯑꯩꯈꯣꯏꯗ ꯑꯗꯨꯝ ꯂꯩꯒꯅꯤ ꯍꯥꯏꯗꯤ ꯑꯣꯔꯗꯔ ꯂꯥꯛꯄ ꯈꯨꯗꯤꯡꯃꯛ ꯑꯩꯈꯣꯏ ꯑꯗꯨꯝ ꯄꯤꯕ ꯉꯝꯅꯕ ꯍꯣꯠꯅꯖꯩ ꯑꯗꯣ ꯌꯥꯒꯅꯤ ꯂꯧꯕꯤꯌꯣ ꯑꯗꯣ ꯁꯣꯝꯅ ꯂꯧꯕꯤꯕ ꯃꯇꯝꯗ ꯑꯩꯈꯣꯏ ꯑꯌꯨꯛꯇ ꯑꯣꯏꯅ ꯂꯥꯛꯄꯤꯌꯣ ꯑꯌꯨꯛꯇ ꯑꯌꯨꯛꯇ ꯂꯥꯛꯄꯁꯤꯅ ꯑꯌꯨꯛꯇ ꯉꯥ ꯇꯦꯛꯏꯉꯩ ꯍꯥꯏꯗꯤ ꯆꯣꯠꯂꯤꯉꯩꯗ ꯐꯕꯇ ꯉꯥꯏꯔꯤꯉꯩꯗ ꯍꯥꯏꯇꯥꯔꯦ ꯑꯗꯣ ꯑꯗꯨꯒꯨꯝꯕ ꯑꯣꯏꯅ ꯂꯧꯕꯤꯍꯧꯕꯅ ꯑꯗꯨꯗ ꯈꯨꯗꯣꯡꯆꯥꯕ ꯂꯩꯖꯒꯅꯤ ꯍꯥꯏꯗꯤ ꯅꯨꯡꯊꯤꯟꯗꯗꯤ ꯈꯤꯇꯪ ꯅꯨꯉꯥꯏꯇꯕꯅꯤꯅ ꯑꯌꯨꯛꯇ ꯑꯣꯏꯅ ꯂꯥꯛꯑꯣ ꯍꯥꯏꯖꯔꯤ ꯑꯣ ꯐꯔꯦ ꯐꯔꯦ ꯑꯗꯨꯗꯤ ꯂꯥꯛꯄꯤꯔꯣ ꯊꯝꯖꯔꯒꯦ